ꯑꯋꯥꯕꯒ ꯃꯥꯏꯌꯣꯛꯅꯈ꯭ꯔꯕꯔ ꯍꯥꯏꯕꯒꯤ ꯋꯥꯐꯝ ꯑꯁꯤ ꯑꯩꯈꯣꯏꯒꯤ ꯑꯩꯈꯣꯏꯒꯤ ꯈꯨꯡꯒꯪꯗꯨꯗ ꯏꯃꯨꯡ ꯃꯅꯨꯡ ꯑꯃ ꯑꯩꯈꯣꯏꯒꯤ ꯀꯣꯟꯐ꯭ꯂꯤꯛ ꯊꯣꯂꯛꯄ ꯃꯇꯝꯗ ꯑꯩꯈꯣꯏꯒꯤ ꯑꯣꯊꯣꯔꯤꯇꯤ ꯃꯣꯏꯒꯤ ꯑꯣꯊꯣꯔꯤꯇꯤ ꯑꯣꯏꯔꯤꯕ ꯑꯩꯈꯣꯏꯒꯤ ꯂꯤꯗꯔ ꯑꯗꯨꯅ ꯑꯩꯈꯣꯏꯒꯤ ꯐꯖꯅ ꯀꯔꯤꯅꯣ ꯇꯧꯔꯤꯕꯁꯤꯅ ꯃꯣꯏꯅ ꯌꯦꯡꯕꯤꯕꯒꯤ ꯃꯍꯨꯠꯇ ꯑꯩꯈꯣꯏꯗ ꯇꯣꯉꯥꯟꯕ ꯍꯥꯏꯗꯤ ꯑꯣꯊꯣꯔꯤꯇꯤ ꯃꯈꯜ ꯑꯩꯈꯣꯏꯒꯤ ꯎꯀꯤꯜ ꯄꯨꯂꯤꯁ ꯄꯟꯆꯥꯌꯦꯠ ꯍꯥꯏꯕꯁꯤ ꯑꯩꯈꯣꯏꯒꯤ ꯄꯟꯆꯥꯌꯦꯠ ꯍꯥꯏꯕꯁꯤꯅ ꯑꯩꯒꯤ ꯈꯨꯡꯒꯪꯒꯤ ꯑꯍꯥꯟꯕ ꯑꯩꯈꯣꯏꯒꯤ ꯀꯣꯔꯠ ꯑꯣꯏꯕ ꯌꯥꯏ ꯃꯣꯏꯗ ꯑꯗꯨꯝ ꯕꯤꯆꯥꯔ ꯇꯧꯕꯤꯕ ꯌꯥꯏ ꯑꯗꯨ ꯃꯣꯏꯅ ꯑꯩꯈꯣꯏꯒꯤ ꯁꯦꯟꯖꯥ ꯊꯨꯝꯖꯥ ꯑꯩꯈꯣꯏꯒꯤ ꯀꯔꯞꯁꯟꯁꯦ ꯂꯩꯇ꯭ꯔꯒꯗꯤ ꯑꯩꯈꯣꯏꯒꯤ ꯄꯨꯂꯤꯁ ꯑꯃꯁꯨꯡ ꯎꯀꯤꯜꯁꯦ ꯑꯩꯈꯣꯏꯅ ꯆꯠꯇ꯭ꯔꯒꯁꯨ ꯑꯗꯨꯝ ꯌꯥꯏ ꯍꯥꯏꯕꯗꯤ ꯄꯟꯆꯥꯌꯦꯠꯀꯤ ꯑꯩꯈꯣꯏꯒꯤ ꯃꯦꯝꯕꯔꯁꯤꯡ ꯑꯩꯈꯣꯏ ꯏꯂꯦꯛꯇꯦꯠ ꯄꯔꯁꯟꯁꯤꯡꯁꯤꯅ ꯑꯩꯈꯣꯏꯒꯤ ꯁꯤꯒꯨꯝꯕ ꯑꯩꯈꯣꯏꯗ ꯈꯨꯡꯒꯪꯗꯨꯗ ꯂꯩꯃꯤꯟꯅꯔꯤꯕ ꯄ꯭ꯔꯖꯥ ꯁꯦꯛꯁꯟ ꯑꯅꯤꯗꯨꯗ ꯃꯥꯏꯌꯣꯛꯅꯔꯤꯕ ꯑꯆꯨꯝ ꯑꯔꯥꯟꯗꯣ ꯀꯔꯤꯅꯣ ꯐꯖꯅ ꯈꯥꯏꯗꯣꯛꯄꯤꯔꯒꯗꯤ ꯑꯩꯈꯣꯏꯒꯤ ꯍꯧꯖꯤꯛꯀꯤ ꯃꯣꯏꯗ ꯊꯦꯡꯅꯔꯤꯕ ꯑꯋꯥꯕ ꯁꯦꯜ ꯆꯪꯒꯗꯕ ꯑꯣꯏꯔꯁꯨ ꯆꯪꯉꯣꯏꯗꯕ ꯑꯣꯏꯔꯒꯁꯨ ꯃꯈꯣꯏꯅ ꯐꯖꯅ ꯈꯥꯏꯗꯣꯛꯄꯤꯔꯒꯗꯤ ꯑꯩꯈꯣꯏꯒꯤ ꯕꯤꯆꯥꯔ ꯑꯗꯨ ꯐꯖꯅ ꯇꯧꯕꯤꯔꯝꯕ ꯇꯥꯔꯒꯗꯤ ꯃꯣꯏꯗ ꯇꯣꯉꯥꯟꯕ ꯑꯇꯣꯞꯄꯗ ꯃꯣꯏꯅ ꯆꯠꯂꯒ ꯄꯩꯁꯥ ꯃꯥꯡꯍꯟꯒꯗꯕꯁꯤꯡ ꯑꯗꯨꯁꯨ ꯂꯩꯔꯔꯣꯏ ꯑꯍꯥꯟꯕꯗ ꯑꯩꯅ ꯍꯥꯏꯖꯅꯤꯡꯕꯗꯤ ꯑꯩꯈꯣꯏꯒꯤ ꯈꯨꯡꯒꯪꯗ ꯂꯩꯔꯤꯕ ꯈꯨꯗꯤꯡꯃꯛꯇ ꯑꯩꯈꯣꯏꯒꯤ ꯄꯟꯆꯥꯌꯦꯠꯀꯤ ꯑꯩꯈꯣꯏꯒꯤ ꯃꯦꯝꯕꯔꯁꯤꯡꯁꯤꯗꯁꯨ ꯃꯣꯏꯅ ꯑꯗꯨꯝ ꯑꯩꯈꯣꯏꯒꯤ ꯕꯤꯆꯥꯔꯁꯦ ꯇꯧꯕꯤꯕ ꯌꯥꯏ ꯃꯈꯣꯏꯅ ꯋꯥꯌꯦꯜ ꯁꯪ ꯑꯗꯨꯝ ꯑꯣꯏꯕ ꯌꯥꯏ ꯀꯩꯒꯨꯝꯕꯗ ꯑꯩꯈꯣꯏꯅ ꯃꯣꯏꯗꯁꯨ ꯐꯖꯅ ꯑꯦꯄ꯭ꯂꯤꯀꯦꯁꯟ ꯊꯥꯔꯒ ꯑꯩꯈꯣꯏꯅ ꯄꯥꯝꯃꯤꯕ ꯑꯄꯥꯝꯕꯗꯨ ꯀꯔꯤꯅꯣ ꯍꯥꯏꯕꯗꯣ ꯃꯣꯏꯗ ꯑꯩꯈꯣꯏꯅ ꯈꯪꯍꯜꯂꯒ ꯃꯣꯏꯅ ꯕꯤꯆꯥꯔ ꯐꯝꯃꯛꯄ ꯃꯇꯝꯗ ꯐꯖꯅ ꯂꯣꯏꯁꯤꯟꯕꯤꯕ ꯌꯥꯏ ꯑꯗꯨꯒ ꯁꯦꯟꯖꯥ ꯁꯦꯟꯊꯨꯝ ꯇꯧꯕꯁꯤꯗꯤ ꯑꯩꯈꯣꯏꯒꯤ ꯇꯨꯡꯗ ꯑꯩꯈꯣꯏꯒꯤ ꯀꯩꯁꯨ ꯑꯐꯕꯗꯤ ꯑꯣꯏꯔꯣꯏ ꯑꯗꯨꯕꯨ ꯁꯦꯟꯖꯥ ꯁꯦꯟꯊꯨꯝꯁꯦ ꯑꯌꯥꯝꯕ ꯃꯇꯝꯗ ꯑꯩꯈꯣꯏ ꯇꯧꯗꯅꯉꯥꯏꯁꯨ ꯍꯣꯠꯅꯁꯤ ꯑꯩꯈꯣꯏ ꯇꯧꯁꯨ ꯇꯧꯔꯛꯇꯦ ꯃꯌꯥꯝꯁꯨ ꯄꯩꯁꯥ ꯄꯤꯕ ꯑꯗꯨꯒ ꯑꯩꯈꯣꯏ ꯁꯤꯒꯨꯝꯕ ꯋꯥꯅꯣꯝ ꯋꯥꯆꯠꯁꯦ ꯇꯧꯕꯤꯗꯅꯕꯁꯦ ꯑꯩꯈꯣꯏ ꯑꯗꯨꯝ ꯍꯣꯠꯅꯔꯤ ꯍꯧꯖꯤꯛ ꯑꯩꯈꯣꯏ ꯈꯨꯡꯒꯪꯗ ꯂꯩꯕ ꯑꯩꯈꯣꯏ ꯄ꯭ꯔꯖꯥꯗꯤ ꯑꯩꯈꯣꯏꯗꯤ ꯈꯤꯇꯪ ꯐꯪꯖꯕꯈꯛꯇꯅꯤ ꯌꯥꯝꯅ ꯄꯥꯏꯕꯁꯨ ꯅꯠꯇꯦ